ꯎꯝ ꯍꯂꯣ ꯁꯤꯒꯤ ꯕꯤꯁꯀꯤꯠꯁꯦ ꯀꯌꯥ ꯀꯌꯥ ꯀꯃꯥꯏꯅ ꯄ꯭ꯔꯥꯏꯁꯁꯦ ꯀꯃꯥꯏꯅ ꯂꯩꯒꯦ ꯈꯪꯖꯕ ꯌꯥꯒꯗ꯭ꯔꯥ

ꯑꯣꯀꯦ ꯑꯣ ꯑꯗꯣ ꯁꯤꯒꯤ ꯑꯩꯈꯣꯏꯒꯤ ꯁꯤꯒꯤ ꯄꯣꯊꯣꯛꯁꯦ ꯀꯃꯥꯏꯅ ꯀꯔꯥꯏꯗꯒꯤ ꯀꯃꯥꯏꯅ ꯇꯧꯔꯒ ꯇꯧꯕꯅꯣ ꯌꯦꯡꯕꯗꯁꯨ ꯌꯥꯝꯅ ꯐꯖꯕ ꯑꯗꯒꯤ ꯄꯥꯝꯁꯨ ꯄꯥꯝꯃꯦ ꯃꯁꯤ ꯀꯃꯥꯏꯅ ꯇꯧꯔꯒ ꯃꯁꯤ ꯈꯤꯇꯪ ꯍꯥꯏꯕꯤꯕ ꯌꯥꯒꯗ꯭ꯔꯥ ꯁꯤꯒꯤ ꯃꯇꯥꯡꯗ

ꯑꯣꯑꯣ ꯎꯝ ꯑꯣꯑꯣ ꯑꯣ

ꯁꯦ ꯌꯥꯝ ꯅꯨꯡꯉꯥꯏꯖꯔꯦ ꯑꯗꯨꯅ ꯑꯁꯤ ꯈꯔ ꯑꯃꯅꯤ ꯂꯧꯖꯕ ꯇꯥꯔꯤꯌꯦ ꯌꯥꯝ ꯄꯥꯝꯖꯔꯦ ꯑ ꯁꯤꯒꯤ

ꯑꯧ ꯃꯆꯥ ꯑꯅꯤ ꯑꯣꯀꯦ ꯑꯣꯀꯦ ꯑꯣ ꯁꯦ ꯑꯗꯨꯗꯤ ꯊꯦꯡꯀ꯭ꯌꯨ ꯕꯦꯔꯤ ꯃꯁ